ꯅꯍꯥꯁꯤꯡ ꯑꯁꯤ ꯃꯁꯤꯡ ꯌꯥꯝ ꯂꯥꯛꯈ꯭ꯔꯦ ꯑꯗꯨꯕꯨ ꯊꯕꯛ ꯐꯪꯗꯕ ꯃꯤ ꯃꯁꯤꯡꯗꯨ ꯍꯦꯟꯒꯠꯂꯦ ꯒ꯭ꯔꯦꯖꯨꯌꯦꯠ ꯂꯣꯏꯔꯕꯅꯤꯅ ꯃꯤ ꯃꯁꯤꯡ ꯌꯥꯝꯈ꯭ꯔꯦ ꯑꯗꯨꯕꯨ ꯊꯕꯛ ꯐꯪꯗ꯭ꯔꯒ ꯑꯗꯨꯝ ꯀꯔꯤꯁꯨ ꯇꯧꯗꯗꯅ ꯂꯩꯕ ꯃꯤꯁꯨ ꯂꯩꯔꯦ ꯑꯃꯔꯣꯝꯗꯗꯤ ꯑꯩꯈꯣꯏꯒꯤ ꯂꯥꯏꯔꯤꯛ ꯂꯥꯏꯁꯨ ꯃꯤꯡꯒꯤ ꯑꯣꯏꯅ ꯇꯝꯕ ꯃꯤ ꯌꯥꯝꯅ ꯂꯩ ꯄꯨꯛꯅꯤꯡ ꯁꯦꯡꯅ ꯈꯪꯒꯦ ꯍꯥꯏꯅ ꯈꯪꯗꯕ ꯄꯨꯛꯅꯤꯡ ꯆꯪꯗꯕ ꯏꯃꯥ ꯏꯄꯥꯅ ꯃꯄꯨꯗ ꯁ꯭ꯀꯨꯜ ꯆꯠꯍꯟꯕ ꯃꯤꯁꯨ ꯌꯥꯝꯅ ꯂꯩ ꯑꯗꯨꯒꯤ ꯗꯃꯛꯇ ꯍꯧꯖꯤꯛꯀꯥꯟꯒꯤ ꯅꯥꯍꯥꯁꯤꯡ ꯁꯦ ꯊꯕꯛ ꯐꯪꯗꯕ ꯌꯥꯝꯃꯤ ꯈꯪꯕꯁꯤꯡ ꯅꯠꯇ꯭ꯔꯒ ꯄꯨꯛꯅꯤꯡ ꯆꯪꯅ ꯂꯥꯏꯔꯤꯛ ꯂꯥꯏꯁꯨ ꯈꯪꯕ ꯃꯤꯅꯗꯤ ꯁꯦꯟꯇ꯭ꯔꯦꯜ ꯑꯦꯛꯖꯥꯝ ꯅꯠꯇ꯭ꯔꯒꯁꯨ ꯑꯦꯛꯖꯥꯝ ꯑꯇꯣꯞꯄ ꯏꯔꯗꯤ ꯑꯗꯨꯝ ꯐꯪꯏ ꯑꯗꯨꯒꯤ ꯃꯔꯝ ꯑꯣꯏꯅ ꯅꯍꯥꯁꯤꯡ ꯑꯁꯦ ꯊꯕꯛ ꯐꯪꯗꯦ ꯍꯥꯏꯕ ꯍꯥꯏꯅꯤꯡꯏ ꯅꯍꯥꯁꯤꯡ ꯑꯗꯨꯅ ꯁꯦꯟꯇ꯭ꯔꯦꯜ ꯑꯦꯛꯖꯥꯝ ꯆꯍꯤ ꯑꯃꯗ ꯌꯥꯝ ꯂꯥꯛꯄꯗꯣ ꯏꯒꯗꯕꯅꯤ ꯑꯃꯨꯔꯛꯇ ꯐꯪꯗ꯭ꯔꯁꯨ ꯑꯗꯨꯝ ꯍꯟꯖꯤꯟ ꯍꯟꯖꯤꯟꯅ ꯏꯒꯗꯕꯅꯤ ꯑꯗꯨꯕꯨ ꯒꯣꯕꯔꯃꯦꯟꯒꯤ ꯊꯕꯛ ꯉꯥꯀꯇꯅ ꯊꯕꯛ ꯅꯠꯇꯦ ꯕꯤꯖꯤꯅꯦꯁ ꯀꯔꯕꯥꯔ ꯇꯧꯕ ꯅꯠꯇ꯭ꯔꯒ ꯃꯁꯥꯒꯤ ꯐꯥꯝꯒꯨꯝꯕ ꯍꯧꯔꯛꯂꯛꯂꯗꯤ ꯊꯕꯛ ꯐꯪꯗꯕ ꯍꯥꯏꯕꯁꯤ ꯂꯩꯔꯣꯏ ꯁꯔꯀꯥꯔ ꯑꯗꯨꯅ ꯃꯇꯦꯡ ꯄꯤꯒꯗꯕꯅꯤ ꯑꯗꯨꯕꯨ ꯃꯇꯦꯡ ꯄꯤꯒꯗꯕꯗꯨꯗꯤ ꯊꯕꯛꯀꯤ ꯄꯣꯁ ꯌꯥꯝꯅ ꯍꯦꯜꯍꯟꯕ ꯍꯥꯏꯕꯗꯤ ꯕꯦꯀꯦꯟꯁꯤ ꯌꯥꯝꯂꯗꯤ ꯅꯠꯇ꯭ꯔꯒ ꯑꯦꯛꯖꯥꯝ ꯏꯗꯕ ꯃꯤꯒꯤ ꯗꯃꯛꯇ ꯂꯣꯟꯒꯨꯝꯕ ꯕꯦꯡꯗ ꯂꯣꯟ ꯄꯤꯔꯗꯤ ꯐꯪꯒꯅꯤ ꯃꯣꯏ ꯑꯁꯤꯕꯨ ꯐꯖꯅ ꯆꯤꯡꯕꯤꯗꯨꯅ ꯀꯔꯕꯥꯔ ꯅꯠꯇ꯭ꯔꯒ ꯐꯥꯝꯒꯨꯝꯕ ꯍꯧꯔꯛꯄꯒꯤꯗꯃꯛꯇ ꯃꯇꯦꯡ ꯄꯤꯕꯤꯔꯗꯤ ꯐꯒꯅꯤ